ꯍꯜꯂꯣ ꯂꯝꯖꯤꯡꯕ ꯀꯦꯕ ꯁꯔꯕꯤꯁ ꯑꯣꯏꯗꯣꯏꯔꯥ ꯀꯣꯜ ꯇꯧꯖꯔꯛꯏꯁꯦ ꯇꯦꯜꯚꯤꯟꯅꯦ ꯍꯧꯖꯤꯛ ꯎꯔꯤꯄꯣꯛꯀꯤ ꯑꯅꯛꯄꯗ ꯀꯦꯕ ꯂꯥ ꯂꯩꯒꯗ꯭ꯔꯥ ꯀꯩꯅꯣ ꯃꯤꯅꯤꯠ ꯇꯔꯥ ꯐꯥꯎꯒꯤ ꯃꯅꯨꯡꯗ ꯑꯃ ꯄꯥꯝꯃꯦ ꯈꯤꯇꯪ ꯑꯊꯨꯕꯗ ꯄꯥꯝꯃꯦ ꯀꯩꯒꯤꯅꯣ ꯍꯥꯏꯕꯗ ꯑꯩ ꯍꯨꯖꯤꯛ ꯇꯔꯥ ꯃꯈꯥꯏꯒꯤ ꯐ꯭ꯂꯥꯏꯠ ꯑꯃ ꯀꯦꯠꯆ ꯇꯧꯒꯗꯕꯅꯦ ꯑꯗꯣ ꯁꯤꯕꯨꯛꯀꯤ ꯃꯅꯨꯡꯗ ꯑꯃ ꯁꯤꯟꯕꯤꯕ ꯌꯥꯒꯗ꯭꯭ꯔꯥ ꯑꯦ ꯇꯥꯃꯣ ꯀꯩꯅꯣ ꯁ꯭ꯋꯥꯏꯗ ꯑꯣꯛꯇꯣ ꯄꯥꯔꯀꯤꯡ ꯑꯅꯛꯄꯁꯦ ꯀꯥꯏ ꯀꯥꯏꯗ ꯂꯩꯒꯦ ꯈꯤꯇꯪ ꯑꯊꯨꯕꯒꯤ ꯑꯣꯏꯅ ꯄꯥꯝꯃꯦ ꯑꯅꯛꯄꯗ ꯑꯣꯏꯅ ꯍꯥꯏꯕꯤꯌꯨꯅꯦ ꯇꯥꯃꯣ ꯑꯣ ꯊꯦꯡꯀ꯭ꯌꯨ ꯊꯦꯡꯀ꯭ꯌꯨ ꯇꯥꯃꯣ ꯑꯣ ꯇꯥꯃꯣ ꯀꯩꯅꯣꯒꯤꯗꯣ ꯀꯦꯕ ꯁꯔꯕꯤꯁꯀꯤꯗꯣ ꯑꯣꯏꯗꯣꯏꯔꯥ ꯀꯩꯅꯣꯒꯤꯗ ꯑꯩꯈꯣꯏ ꯍꯨꯖꯤꯛ ꯄꯨꯡ ꯇꯔꯥꯗꯤ ꯇꯥꯔꯦ ꯑꯗꯣ ꯇꯔꯥ ꯃꯈꯥꯏ ꯐꯥꯎꯒꯤ ꯃꯅꯨꯡꯗ ꯃꯂꯣꯝ ꯌꯧꯒꯗꯕꯅꯦ ꯍꯣꯏ ꯇꯥꯃꯣ ꯆꯠꯅꯕ ꯇꯧꯔꯁꯦ ꯑꯗꯨꯗꯤ